ꯋꯥꯟ ꯂꯥꯈ ꯇ꯭ꯋꯦꯟꯇꯤ ꯑꯩꯠ ꯊꯥꯎꯖꯟ ꯐꯥꯏꯚ ꯍꯟꯗ꯭ꯔꯦꯠ ꯐꯣꯔꯇꯤ ꯋꯥꯟ ꯂꯥꯈ ꯊꯥꯔꯇꯤ ꯊꯥꯎꯖꯟ ꯋꯥꯟ ꯍꯟꯗ꯭ꯔꯦꯠ ꯇ꯭ꯋꯦꯟꯇꯤ ꯐꯥꯏꯚ ꯋꯥꯟ ꯂꯥꯈ ꯁꯤꯛꯁꯇꯤ ꯊꯥꯎꯖꯟ ꯁꯚꯦꯟ ꯍꯟꯗ꯭ꯔꯦꯠ ꯑꯩꯠꯇꯤ ꯋꯥꯟ ꯋꯥꯟ ꯂꯥꯈ ꯑꯩꯠꯇꯤ ꯁꯤꯛꯁ ꯊꯥꯎꯖꯟ ꯅꯥꯏꯟ ꯍꯟꯗ꯭ꯔꯦꯠ ꯅꯥꯏꯟꯇꯤ ꯐꯥꯏꯚ ꯋꯥꯟ ꯂꯥꯈ ꯅꯥꯏꯟꯇꯤ ꯐꯥꯏꯚ ꯊꯥꯎꯖꯟ ꯇꯨ ꯍꯟꯗ꯭ꯔꯦꯠ ꯐꯣꯔꯇꯤ ꯑꯩꯠ